ꯑꯥ ꯑꯥ ꯍꯜꯂꯣ ꯑꯣ ꯂꯩꯌꯦ ꯂꯩꯌꯦ ꯆꯍꯤ ꯀꯦꯖꯤꯁꯦ ꯑꯩꯈꯣꯏ ꯆꯐꯨꯁꯦ ꯅꯨꯡꯕꯤ ꯆꯐꯨꯁꯦ ꯀꯩꯅꯣ ꯂꯩ ꯀꯦꯖꯤ ꯑꯃ ꯆꯟꯕ ꯂꯩꯌꯦ ꯑꯃ ꯃꯈꯥꯏ ꯑꯗꯨꯒ ꯑꯅꯤ ꯑꯅꯤ ꯃꯈꯥꯏ ꯑꯍꯨꯝ ꯑꯗꯨꯒ ꯃꯔꯤ ꯃꯉꯥ ꯀꯦꯖꯤ ꯇꯔꯥ ꯐꯥꯎ ꯆꯟꯕ ꯂꯩꯌꯦ ꯀꯦꯖꯤ ꯃꯉꯥꯒꯤꯁꯤ ꯂꯤꯁꯤꯡ ꯑꯃꯒ ꯆꯥꯇ꯭ꯔꯦꯠ ꯀꯨꯝꯕ ꯂꯩꯒꯅꯤ ꯎꯝ ꯑꯗꯨꯒ ꯑꯍꯨꯝ ꯄꯤꯁ ꯑꯍꯨꯝꯗꯒꯤ ꯍꯦꯜꯂꯒ ꯂꯧꯔꯗꯤ ꯈꯔ ꯈꯔ ꯗꯤꯁꯀꯥꯎꯟ ꯇꯦꯟ ꯄꯥꯔꯁꯦꯟ ꯇ꯭ꯋꯦꯟꯇꯤ ꯄꯥꯔꯁꯦꯟ ꯇꯥꯔꯛꯄ ꯌꯥꯏ ꯑꯗꯨ ꯀꯦꯖꯤ ꯑꯍꯨꯝ ꯀꯩꯅꯣ ꯂꯨꯄꯥ ꯆꯥꯝꯃꯉꯥꯒꯨꯝꯕ ꯂꯥꯛꯀꯅꯤ ꯀꯦꯖꯤ ꯑꯃꯒꯨꯝꯕꯒꯤ ꯅꯨꯡꯕꯤꯁꯦꯀꯣ ꯆꯥꯝꯃꯉꯥ ꯑꯗꯨꯒ ꯂꯥꯛꯀꯅꯤ ꯑꯗꯨꯒ ꯆꯥꯝꯃꯉꯥꯒꯨꯝꯕꯁꯦ ꯍꯣꯏ ꯆꯞ ꯃꯥꯟꯅꯅ ꯑꯣꯐꯔꯁꯤ ꯑꯃ ꯄꯤꯁ ꯑꯍꯨꯝꯗꯒꯤ ꯍꯦꯟꯅ ꯂꯧꯔꯒꯗꯤ ꯑꯩꯈꯣꯏꯁꯨ ꯑꯣꯐꯔꯁꯤ ꯑꯗꯨꯝ ꯇꯦꯟ ꯇ꯭ꯋꯦꯟꯇꯤ ꯄꯥꯔꯁꯦꯟ ꯆꯞ ꯃꯥꯟꯅꯒꯅꯤ ꯑꯗꯨꯝ ꯑꯦꯄ꯭ꯂꯥꯏ ꯇꯧꯔꯛꯀꯅꯤ ꯑꯁꯤꯗ ꯑꯗꯨꯗ ꯆꯐꯨ ꯀꯌꯥꯒꯨꯝꯕ ꯄꯥꯝꯕ꯭ꯔꯥꯀꯣ ꯎꯝ ꯌꯥꯏꯌꯦ ꯂꯥꯛꯂꯒ ꯌꯦꯡꯒꯗꯧꯕ꯭ꯔꯥ ꯑꯩꯈꯣꯏꯒꯤ ꯗꯨꯀꯥꯟ ꯑꯣꯏꯅꯗꯤ ꯐꯝꯗꯦꯕꯀꯣ ꯑꯗꯨꯝ ꯑꯣꯗꯔ ꯂꯥꯛꯄꯅꯤꯅ ꯌꯨꯝꯗ ꯑꯣꯏꯅ ꯇꯧꯋꯦ ꯑꯗꯨꯒꯤ ꯑꯩꯈꯣꯏꯒꯤꯁꯦ ꯑꯗꯨꯝ ꯂꯥꯛꯅꯤꯡꯕ ꯇꯥꯏꯃꯤꯡ ꯍꯥꯏꯔꯒꯗꯤ ꯆꯥꯛꯆꯥ ꯇꯣꯛꯂꯒ ꯑꯗꯨꯝ ꯄꯨꯡ ꯇꯔꯥ ꯄꯨꯡ ꯇꯔꯥ ꯑꯂꯕꯦꯟ ꯑꯗꯨꯒꯤ ꯑꯗꯨꯝ ꯄꯨꯡ ꯃꯔꯤ ꯑꯍꯨꯝ ꯃꯔꯤ ꯐꯥꯎꯕ ꯑꯗꯨꯝ ꯍꯥꯡꯖꯒꯅꯤ ꯑꯩꯈꯣꯏꯁꯦ ꯍꯣꯏ ꯍꯣꯏ ꯑꯗꯨꯃꯥꯏ ꯇꯧꯔꯁꯦ ꯑꯗꯨꯗꯤꯀꯣ ꯎꯝ ꯑꯣꯀꯦ ꯊꯦꯡꯛ ꯌꯨ ꯊꯦꯡꯛ ꯌꯨ